ꯑꯣ ꯍꯜꯂꯣ

ꯐꯪꯅꯤꯌꯦ ꯍꯣꯏ ꯍꯥꯏꯕꯤꯎ ꯂꯣꯏꯅ ꯐꯪꯅꯤ ꯂꯣꯏꯅ ꯂꯩꯌꯦ ꯀꯌꯥ ꯂꯧꯕꯤꯗꯣꯏꯕ

ꯑꯣ ꯌꯥꯅꯤ ꯌꯥꯅꯤ ꯑꯗꯨꯝ ꯅꯣꯏꯅ ꯌꯥꯝ ꯂꯧꯒꯦ ꯍꯥꯏꯔꯗꯤ ꯑꯗꯨꯝ ꯃꯃꯟꯁꯦ ꯈꯔ ꯇꯥꯅ ꯊꯥ ꯇꯥꯔꯦꯗ ꯑꯃꯗ ꯃꯣꯏ ꯑꯦꯝ ꯑꯥꯔ ꯄꯤꯒꯤꯁꯦ ꯃꯣꯏ ꯆꯥꯝꯃꯉꯥꯗꯤ ꯍꯥꯏꯌꯦ ꯑꯗꯨ ꯅꯣꯏꯅ ꯌꯥꯝꯅ ꯂꯧꯒꯦꯗꯤ ꯑꯗꯨꯝ ꯆꯥꯝꯃꯔꯤ ꯑꯗꯥꯏ ꯐꯥꯎ ꯑꯗꯨꯝ ꯁꯥ ꯌꯥꯅꯤ ꯆꯥꯝꯃꯔꯤ ꯌꯥꯡꯈꯩ ꯆꯥꯝꯃꯔꯤ ꯑꯗꯥꯏ ꯐꯥꯎ ꯀꯨꯟ ꯂꯧꯗꯣꯏꯅꯦꯕ ꯎꯝ

ꯅꯪꯅꯕꯨ ꯀꯨꯟ ꯂꯧꯔꯅꯦꯗꯤ ꯆꯍꯤ ꯂꯨꯄꯥ ꯑꯗꯨꯗꯤ ꯂꯨꯄꯥ ꯆꯥꯝꯃꯔꯤ ꯂꯨꯄꯥ ꯆꯥꯝꯃꯔꯤ ꯍꯣꯏ ꯅꯪ ꯌꯥꯔꯦꯅꯦ ꯑꯗꯨꯝ ꯑꯗꯨꯗꯤ ꯁꯤꯅ ꯂꯣꯏ ꯀꯔꯤ ꯀꯔꯤ ꯑꯇꯣꯞꯄ ꯂꯧꯗꯣꯏ ꯂꯩꯔꯤꯒꯦ

ꯍꯣꯏ ꯍꯣꯏ ꯍꯣꯏ ꯐꯔꯦ ꯐꯔꯦ ꯑꯗꯨꯗꯤ ꯑꯩ ꯁꯤ ꯂꯥꯏꯔꯤꯛꯇꯨ ꯄꯦꯛ ꯇꯧꯔꯒ ꯑꯥ ꯀꯩꯅꯣ ꯇꯧꯅꯕ ꯑꯣ ꯂꯧꯔꯁꯦ ꯑꯗꯨꯝ ꯍꯌꯦꯡ ꯂꯥꯛꯄ ꯀꯥꯟꯗ ꯑꯗꯨꯝ ꯄꯥꯎ ꯐꯥꯎꯕꯤꯔꯣ ꯑꯗꯨꯝ ꯗꯨꯀꯥꯟꯗ ꯂꯩꯖꯔꯝꯃꯒꯦꯕ ꯐꯔꯦ ꯐꯔꯦ